ꯑꯩꯈꯣꯏꯒꯤ ꯑꯦꯔꯤꯌꯥꯗ ꯑꯩꯈꯣꯏ ꯏꯃꯨꯡ ꯃꯅꯨꯡ ꯑꯗꯒꯤ ꯅꯠꯇ꯭ꯔꯒꯅ ꯑꯉꯥꯡꯁꯤꯡ ꯄꯨꯟꯅ ꯁꯥꯟꯅꯕ ꯌꯥꯕ ꯑꯩꯈꯣꯏ ꯖꯒꯥ ꯂꯩ ꯑꯗꯨꯝ ꯂꯩ ꯑꯩꯈꯣꯏ ꯄ꯭ꯂꯦ ꯒ꯭ꯔꯥꯎꯟ ꯅꯠꯇ꯭ꯔꯒꯅ ꯆꯤꯜꯗ꯭ꯔꯦꯟ ꯄꯥꯔꯛꯁ ꯃꯌꯥꯝ ꯂꯩ ꯑꯗꯨꯗ ꯀꯔꯤ ꯀꯔꯤ ꯇꯧꯕꯒꯦ ꯍꯥꯏ ꯀꯥꯟꯁꯤꯗꯗꯤ ꯆꯤꯟꯗ꯭ꯔꯦꯟ ꯄꯥꯔꯛꯇꯕꯨ ꯑꯣꯏꯔꯣ ꯑꯉꯥꯡꯁꯤꯡ ꯄꯨꯊꯣꯛꯂꯒ ꯃꯣꯏ ꯁꯥꯟꯅꯅꯤꯡꯕ ꯃꯌꯥꯝ ꯁꯥꯟꯅꯍꯟꯕ ꯌꯥꯏ ꯑꯗꯨꯝ ꯐꯤꯖꯤꯀꯦꯜꯂꯤ ꯅꯠꯇ꯭ꯔꯒꯅ ꯑꯩꯈꯣꯏꯅ ꯌꯥꯝ ꯌꯥꯝ ꯅꯨꯡꯉꯥꯏꯅ ꯁꯥꯟꯅꯐꯝ ꯃꯌꯥꯝ ꯂꯩ ꯑꯗꯨ ꯑꯩꯈꯣꯏ ꯐꯦꯃꯦꯂꯤꯒꯤ ꯑꯣꯏꯅ ꯆꯠꯂꯒ ꯁꯥꯟꯅꯕ ꯍꯥꯏꯔꯒꯗꯤ ꯑꯩꯈꯣꯏ ꯄ꯭ꯂꯦ ꯒ꯭ꯔꯥꯎꯟ ꯑꯃꯗ ꯐꯨꯠꯕꯣꯜꯒꯨꯝꯕ ꯀꯩꯒꯨꯝꯕ ꯑꯩꯈꯣꯏ ꯏꯆꯤꯟ ꯏꯅꯥꯎ ꯃꯌꯥꯝ ꯆꯠꯂꯒ ꯁꯥꯟꯅꯔꯨꯕ ꯈꯣꯠꯅꯔꯨꯕ ꯑꯁꯤꯒꯨꯝꯕꯁꯤ ꯌꯥꯝ ꯇꯧꯋꯦ